ꯍꯜꯂꯣ ꯑꯣ ꯀꯔꯤ ꯑꯣꯏꯔꯝꯅꯣ ꯍꯪꯉꯛꯑꯣ ꯎꯝ ꯎꯝ ꯑꯣ ꯀꯩꯀꯩ ꯄꯥꯝꯕꯅꯣ ꯕꯦꯛꯀꯤ ꯑꯥꯏꯇꯦꯝꯗ ꯄꯥꯝꯃꯤꯔꯥ ꯑꯗꯨꯒ ꯑꯗꯒꯤ ꯎꯝ ꯎꯝ ꯎꯝ ꯑꯥ ꯎꯝ ꯎꯝ ꯎꯝ

ꯎꯝ ꯎꯝ ꯑꯣ ꯂꯩꯅꯤ ꯂꯩꯅꯤ ꯀꯧꯅꯥꯒꯤ ꯑꯥꯏꯇꯦꯝꯁꯤꯡꯗꯤ ꯂꯣꯏꯅ ꯂꯩꯌꯦ ꯑꯗꯣ ꯑꯗꯨꯝ ꯂꯥꯛꯄꯤꯕ ꯌꯥꯅꯤꯌꯦ ꯑꯩꯈꯣꯏ ꯍꯦꯟꯕꯦꯛ ꯑꯗꯨꯗꯒꯤ ꯕꯖꯥꯔ ꯕꯦꯛ ꯑꯗꯨꯗꯒꯤ ꯑꯗꯨꯝ ꯂꯩꯌꯦ ꯑꯗꯨꯝ ꯃꯈꯜ ꯃꯈꯜ ꯑꯗꯨꯝ ꯑꯗꯨꯝ ꯂꯩꯌꯦ ꯅꯪ ꯑꯗꯨꯝ ꯀꯩꯅꯣ ꯇꯧꯑꯣ ꯑꯗꯨꯝ ꯂꯧꯕ ꯂꯥꯛꯑꯣ ꯑꯗꯨꯝ ꯌꯥꯅꯤꯌꯦ ꯑꯗꯣ ꯑꯗꯣ ꯑꯗꯣ ꯅꯪ ꯂꯥꯛꯑꯒꯅꯦ ꯌꯦꯡꯉꯣ ꯅꯪꯅ ꯑꯄꯥꯝꯕ ꯑꯥꯏꯇꯦꯝꯁꯤꯡꯗꯣ ꯂꯣꯏꯅ ꯐꯪꯅꯤꯌꯦ ꯑꯗꯨꯗꯒꯤ ꯐꯛꯇ ꯑꯣꯏꯔꯁꯨ ꯑꯗꯨꯗꯒꯤ ꯂꯩꯗꯅꯥ ꯑꯗꯨꯗꯒꯤ ꯑꯩꯈꯣꯏꯗꯤ ꯐꯛꯁꯦ ꯌꯥꯝ ꯃꯔꯨ ꯑꯣꯏꯗꯅ ꯑꯗꯨꯅ ꯅꯪꯅ ꯕꯖꯥꯔ ꯀꯥ ꯑꯊꯥꯕꯤ ꯑꯄꯥꯕꯤ ꯎꯝ ꯗꯕꯜ ꯎꯝ ꯎꯝ ꯎꯝ ꯎꯝ ꯎꯝ ꯑꯥ ꯎꯝ ꯎꯝ ꯎꯝ ꯎꯝ ꯎꯝ ꯎꯝ ꯍꯣꯏ ꯍꯣꯏ ꯎꯝ ꯎꯝ ꯎꯝ ꯎꯝ ꯎꯝ ꯃꯥꯅꯤ ꯑꯗꯨꯅꯦ ꯌꯥꯝ ꯐꯖ ꯐꯖꯕ ꯂꯩꯌꯦ ꯑꯩꯈꯣꯏ ꯍꯦꯟꯕꯦꯛꯇꯀꯣ ꯂꯩꯔꯣꯡꯒ ꯁꯥꯠꯄ ꯑꯩꯈꯣꯏ ꯗꯤꯖꯥꯏꯟ ꯗꯤꯖꯥꯏꯟ ꯍꯥꯞꯄ ꯑꯗꯨꯗꯩ ꯕꯖꯥꯔ ꯕꯦꯛꯇ ꯗꯤꯖꯥꯏꯟ ꯍꯥꯞꯄ ꯑꯗꯨꯒꯨꯝꯕ ꯅꯪꯅ ꯌꯦꯡꯉꯒꯅꯦ ꯅꯪꯅ ꯁꯤ ꯄꯣꯠꯁꯤ ꯄꯥꯝꯃꯤ ꯑꯗꯨꯝ ꯍꯥꯏꯅꯤ ꯑꯗꯨ ꯑꯗꯨ ꯅꯪ ꯄꯣꯠꯁꯤ ꯀꯌꯥꯝ ꯂꯧꯒꯗꯕꯅꯣ ꯎꯝ ꯎꯝ ꯎꯝ ꯎꯝ ꯎꯝ ꯎꯝ ꯎꯝ ꯎꯝ ꯌꯥꯏꯌꯦ ꯌꯥꯏꯌꯦ ꯑꯩꯈꯣꯏꯒꯤ ꯁꯤꯖꯟ ꯇꯧꯔꯕ ꯀꯧꯅꯥ ꯑꯀꯪꯕꯗꯅꯦꯕ ꯑꯩꯈꯣꯏꯒꯤ ꯂꯩꯔꯤꯁꯦ ꯁꯤꯖꯟ ꯇꯧꯗꯕ ꯀꯧꯅꯥꯗꯗꯤ ꯑꯩꯈꯣꯏ ꯀꯣꯛꯐꯥꯏ ꯀꯩꯀꯩ ꯀꯥꯔꯛꯑꯦꯕꯀꯣ ꯑꯗꯨꯅ ꯅꯪꯒꯤꯗꯤ ꯄꯣꯠꯇꯣ ꯑꯐꯕ ꯄꯤꯗꯕ ꯌꯥꯔꯣꯏ ꯑꯩꯈꯣꯏꯅ ꯁꯤꯖꯟ ꯇꯧꯕ ꯕꯦꯛꯇꯣ ꯑꯩꯗꯤ ꯑꯉꯥꯡ ꯑꯅꯤ ꯑꯍꯨꯝꯁꯨ ꯂꯩꯌꯦ ꯑꯗꯨ ꯃꯣꯏꯅ ꯇꯧꯔꯒ ꯁꯥꯍꯜꯂꯒꯀꯣ ꯅꯪꯅ ꯑꯄꯥꯝꯕꯗꯣ ꯗꯤꯖꯥꯏꯟ ꯍꯥꯞꯄꯣ ꯍꯥꯏꯔꯁꯨ ꯑꯃ ꯇꯧ ꯍꯥꯏꯔꯁꯨ ꯏꯌꯥ ꯌꯥꯏꯌꯦ ꯑꯗꯨꯗꯩꯗꯤ ꯅꯪꯅ ꯑꯄꯥꯝꯕꯗ ꯌꯦꯡꯉꯒ ꯂꯣꯏꯅ ꯐꯪꯅꯤꯌꯦ ꯑꯗꯣ ꯑꯩꯈꯣꯏꯒꯤꯗꯤꯅꯦ ꯎꯝ ꯍꯣꯏ ꯍꯣꯏ ꯎꯝ ꯇꯧꯒꯦ ꯇꯧꯒꯦ ꯑꯗꯨꯗꯒꯤ ꯑꯩꯈꯣꯏꯗꯤ ꯍꯣꯝ ꯗꯦꯂꯤꯕꯔꯤꯁꯨ ꯑꯗꯨꯝ ꯇꯧꯏꯕꯀꯣ ꯍꯣꯝ ꯗꯦꯂꯤꯕꯔꯤ ꯃꯥꯅ ꯃꯥꯏ ꯃꯥꯏ ꯑꯄꯥꯝꯕꯁꯨꯝ ꯑꯗꯣ ꯑꯣꯗꯔ ꯇꯧꯔꯒ ꯑꯗꯨꯝ ꯇꯧꯏ ꯑꯗꯣ ꯂꯥꯛꯑꯒꯅꯦ ꯂꯥꯛꯑꯒ ꯌꯦꯡꯉꯁꯦ ꯑꯗꯣ ꯅꯪ ꯑꯄꯥꯝꯕ ꯑꯗꯨꯝ ꯂꯧꯔꯣ

ꯎꯝ ꯎꯝ ꯍꯣ ꯍꯣ ꯇꯧꯕꯤꯔꯣ ꯇꯣꯕꯤꯔꯣ ꯌꯥꯅꯤ ꯌꯥꯅꯤ ꯎꯝ ꯍꯣ ꯊꯝꯃꯣ ꯊꯝꯃꯣ